ꯍꯟꯗꯛ ꯑꯩ ꯑꯦꯃꯥꯖꯣꯟꯗꯒꯤ ꯑꯦ ꯁꯤ ꯑꯃ ꯂꯧꯏ ꯑꯗꯣ ꯑꯦ ꯁꯤꯗꯨ ꯑꯦꯜ ꯖꯤ ꯀꯝꯄꯅꯤꯒꯤꯅꯤ ꯁꯤꯖꯟꯅꯕꯗ ꯌꯥꯝ ꯅꯨꯡꯉꯥꯏ ꯌꯥꯝ ꯐꯩ ꯄꯣꯠꯇꯣ ꯑꯗꯨ ꯑꯩ ꯑꯣꯐꯔꯗ ꯂꯍꯧꯕꯅꯤ ꯑꯗꯨꯏꯗꯨ ꯇ꯭ꯋꯦꯟꯇꯤ ꯐꯥꯏꯚ ꯊꯥꯎꯖꯟꯒꯤ ꯑꯗꯨ ꯌꯥꯝ ꯅꯨꯡꯉꯥꯏ ꯁꯤꯖꯟꯅꯕꯗ